ꯑꯩꯒꯤ ꯄꯨꯟꯁꯤꯗ ꯈ꯭ꯋꯥꯏꯗꯒꯤ ꯑꯁꯣꯏꯕ ꯊꯕꯛ ꯑꯅꯤꯈꯛ ꯂꯩ ꯑꯗꯨꯒꯤ ꯃꯔꯛꯇꯒꯤ ꯑꯃ ꯍꯥꯏꯌꯨ ꯍꯥꯏꯔꯕꯗ ꯑꯩꯈꯣꯏ ꯏꯝꯥ ꯄꯥꯕꯨꯡꯅ ꯑꯩꯉꯣꯟꯗ ꯄꯩꯁꯥ ꯃꯤꯉꯣꯟꯗ ꯄꯤꯔꯨꯅꯕ ꯕꯤꯖꯤꯅꯦꯁ ꯇꯧꯕꯒꯤ ꯄꯩꯁꯥ ꯄꯤꯔꯨꯅꯕ ꯋꯥꯟ ꯂꯥꯛꯁꯦ ꯑꯩꯉꯣꯟꯗ ꯄꯥꯏꯍꯟꯕꯅꯦ ꯑꯗꯣ ꯑꯩꯅ ꯂꯝꯕꯤ ꯆꯠꯄꯗ ꯂꯝꯕꯤ ꯆꯠꯄꯗ ꯈꯨꯗꯣꯡ ꯊꯤꯕ ꯑꯃ ꯌꯥꯎꯕꯗꯒꯤ ꯒꯥꯔꯤ ꯑꯦꯛꯁꯤꯗꯦꯟ ꯇꯧꯕꯗꯒꯤ ꯇꯥꯍꯧꯔꯦ ꯑꯗꯨꯗ ꯑꯩꯈꯣꯏ ꯃꯃꯥ ꯄꯥꯕꯨꯡꯅ ꯌꯥꯝ ꯊꯤꯅ ꯅꯨꯡꯉꯥꯏꯔꯣꯏꯗꯕ ꯃꯑꯣꯡꯗꯨ ꯎꯔꯦ ꯑꯗꯨꯗꯒꯤ ꯑꯩꯈꯣꯏ ꯃꯃꯥꯅ ꯑꯩꯒꯤ ꯄꯩꯁꯥꯗꯨ ꯑꯩꯈꯣꯏ ꯄꯥꯕꯨꯡ ꯈꯪꯍꯟꯗꯕꯤꯗ ꯃꯥꯅ ꯑꯃꯗꯒꯤ ꯑꯃꯗꯒꯤ ꯃꯦꯟꯇꯦꯟ ꯇꯧꯔꯒ ꯇꯧꯔꯒ ꯑꯩꯈꯣꯏ ꯄꯥꯕꯨꯡ ꯈꯪꯍꯟꯗꯕꯤꯗ ꯃꯦꯟꯇꯦꯟ ꯇꯧꯔꯒ ꯍꯧꯖꯤꯛꯀꯤ ꯃꯇꯝꯗꯨ ꯌꯧꯅꯕ ꯃꯇꯥꯡꯗꯨ ꯌꯧꯅꯕ ꯃꯥꯅ ꯑꯦꯖꯁ ꯇꯧꯔꯒ ꯄꯤꯕꯤꯈꯤ ꯃꯁꯤꯅꯤ ꯑꯩꯅ ꯈ꯭ꯋꯥꯏꯗꯒꯤ ꯁꯣꯏꯒꯤꯕ ꯇꯧꯒꯤꯕ ꯊꯕꯛꯇ ꯑꯃ ꯍꯥꯏꯌꯨ ꯍꯥꯏꯔꯒꯗꯤ